ꯚꯥꯏ ꯅꯪ ꯅꯨꯡꯉꯥꯏꯔꯤꯕꯣ ꯄꯨꯟꯗꯕꯁꯨ ꯀꯨꯏꯔꯦ ꯂꯥꯟꯑꯣ ꯀꯣꯕꯤꯗꯑꯣ ꯑꯗꯣ ꯑꯃꯨꯛꯇꯪ ꯊꯦꯡꯅꯁꯦꯅ ꯁꯦꯟꯗ꯭ꯔꯥꯒꯤ ꯀꯣꯏꯊꯣꯛꯎꯁꯦ ꯍꯥꯏꯒꯦ ꯇꯧꯔꯛꯄꯅꯤꯅꯦ ꯑꯥ ꯂꯩꯌꯦ ꯑꯥ ꯀꯔꯝ ꯀꯥꯟꯗꯒ ꯁꯪꯒꯦ ꯑꯪ ꯉꯁꯤꯗꯤ ꯊꯦꯡꯃꯜꯂꯦꯕꯀꯣ ꯉꯁꯤ ꯀꯔꯤ ꯅꯨꯃꯤꯠꯅꯣ ꯇ꯭ꯋꯤꯁꯗꯦ ꯑꯣꯏꯔꯕꯅꯤꯅ ꯊꯔꯁꯗꯦꯗ ꯑꯣꯏꯅ ꯆꯠꯂꯨꯔꯁꯦ ꯑꯥ ꯎꯝ ꯈꯤꯇꯪ ꯀꯩꯅꯣ ꯇꯧꯕꯅꯤꯅ ꯄꯨꯡ ꯃꯥꯄꯜꯗꯒꯤ ꯃꯥꯄꯜ ꯑꯗꯥꯏꯗ ꯊꯦꯡꯅꯁꯤꯗꯅ ꯑꯥ ꯑꯥ ꯂꯝꯕꯤꯗꯒꯤ ꯑꯗꯨꯝ ꯆꯥꯔꯁꯦ ꯎꯝ ꯎꯝ ꯏꯊꯟꯗ ꯑꯣꯏꯅ ꯂꯥꯛꯑꯒꯦ ꯀꯩꯅꯣ ꯅꯣꯡ ꯐꯥꯗꯣꯛꯁꯨ ꯑꯩꯈꯣꯏ ꯅꯨꯡꯉꯥꯏꯊꯣꯛꯄ ꯌꯥꯏ ꯀꯩꯅꯣ ꯑꯁꯦꯡꯕ ꯅꯨꯡꯁꯤꯠ ꯆꯥꯔꯨ ꯌꯥꯏꯑꯕ

ꯎꯝ ꯑꯗꯨꯗꯤ ꯊꯔꯁꯗꯦ ꯅꯨꯃꯤꯠꯀꯤ ꯁꯥꯔꯞ ꯄꯨꯡ ꯅꯥꯏꯟꯗ ꯊꯦꯡꯅꯔꯁꯤꯀꯣ

ꯍꯣꯏ ꯍꯣꯏ ꯍꯣꯏ ꯌꯥꯔꯦ ꯌꯥꯔꯦ ꯊꯝꯃꯒꯦ ꯊꯝꯃꯒꯦ